ꯑꯩꯈꯣꯏꯒꯤ ꯑꯣꯏꯅꯗꯤ ꯀꯣꯕꯤꯅ ꯍꯦꯟꯅ ꯉꯝꯅ ꯊꯥꯔꯦ ꯑꯩꯈꯣꯏꯒꯤ ꯊꯥꯕ ꯃꯍꯩ ꯃꯔꯣꯡ ꯃꯈꯜꯁꯤꯡ ꯍꯥꯏꯔꯒꯗꯤ ꯀꯣꯕꯤ ꯇꯤꯜꯍꯧ ꯆꯅꯝ ꯍꯋꯥꯏꯃꯨꯕꯤ ꯑꯂꯨ ꯍꯋꯥꯏꯊꯔꯥꯛ ꯑꯗꯣ ꯀꯣꯕꯤꯅ ꯍꯦꯟꯅꯗꯤ ꯉꯝꯅ ꯊꯥꯔꯦ ꯀꯣꯕꯤꯅ ꯍꯦꯟꯅ ꯄꯣꯊꯣꯛ ꯌꯣꯟꯕ ꯃꯇꯝꯗ ꯁꯦꯟꯗꯣꯡ ꯂꯩꯕꯗꯣ ꯑꯣꯏ ꯀꯃꯥꯏꯅ ꯍꯥꯏꯕ ꯀꯥꯟꯗ ꯃꯅꯥꯁꯨ ꯃꯅꯥꯅ ꯃꯅꯥꯁꯨ ꯍꯦꯛ ꯑꯒ ꯇꯣꯉꯥꯟꯅ ꯌꯣꯂꯦ ꯐꯨꯜ ꯑꯣꯏꯅꯁꯨ ꯑꯃꯨꯛ ꯀꯛꯑꯒ ꯌꯣꯂꯦ ꯆꯥꯔꯥ ꯃꯇꯝꯗ ꯆꯥꯔꯥ ꯑꯣꯏꯅꯁꯨ ꯌꯣꯂꯦ